ꯑꯩꯅ ꯈ꯭ꯋꯥꯏꯗꯒꯤ ꯄꯥꯝꯕ ꯌꯦꯟꯁꯥꯡ ꯃꯊꯦꯟꯁꯦ ꯁꯧꯒ꯭ꯔꯤꯒ ꯀꯥꯡꯉꯧꯒ ꯑꯗꯣ ꯁꯧꯒ꯭ꯔꯤ ꯀꯥꯡꯉꯧꯒꯁꯦ ꯌꯥꯝ ꯂꯥꯏꯕ ꯌꯦꯟꯁꯥꯡ ꯃꯊꯦꯜ ꯑꯃꯁꯨꯅꯤ ꯃꯥꯁꯦ ꯁꯧꯒ꯭ꯔꯤꯒꯁꯦ ꯃꯜꯂꯅꯤ ꯑꯗꯨꯒ ꯃꯔꯣꯏ ꯃꯔꯥꯡ ꯑꯗꯩꯗꯤ ꯁꯤꯡ ꯑꯗꯩꯗꯤ ꯉꯥ ꯑꯀꯪꯕ ꯑꯗꯨꯗꯒꯤ ꯉꯥꯔꯤ ꯃꯣꯔꯣꯛ ꯂꯣꯏ ꯍꯥꯞꯄꯒ ꯁꯧꯍꯜꯂꯅꯤ ꯁꯧꯍꯜꯂꯒ ꯍꯦꯛ ꯁꯧꯍꯟꯕꯒ ꯑꯗꯨꯝ ꯁꯧꯕ ꯂꯣꯏꯕꯒ ꯑꯗꯨꯝ ꯊꯨꯝ ꯊꯥꯗꯔꯒ ꯑꯗꯨꯝ ꯐꯗꯤꯒꯣꯝ ꯀꯩꯀꯥ ꯍꯥꯞꯄꯒ ꯑꯗꯨꯝ ꯂꯣꯏꯔꯦ ꯑꯗꯨꯒ ꯀꯥꯡꯉꯧꯁꯨ ꯀꯥꯡꯉꯧ ꯃꯌꯥꯟꯗꯣ ꯁꯦꯝꯃꯒ ꯀꯥꯡꯉꯧꯗꯣ ꯉꯧꯔꯒ ꯑꯗꯨꯝ ꯂꯣꯏꯔꯦ ꯑꯗꯨꯝ ꯑꯗꯨꯅ